ꯍꯂꯣ ꯑꯩꯈꯣꯏꯒꯤ ꯈꯣꯡꯎꯞ ꯌꯣꯟꯕ ꯗꯨꯀꯥꯟꯗꯨ ꯑꯣꯏꯕꯤꯔꯕ꯭ꯔꯣ ꯑꯣ ꯁꯤꯗ ꯑꯩꯈꯣꯏꯒꯤ ꯑꯉꯥꯡꯒꯤ ꯁ꯭ꯀꯨꯜ ꯁꯨꯒꯤ ꯀꯔꯝꯕ ꯑꯃꯨꯕꯗ ꯀꯔꯝ ꯀꯔꯝꯕ ꯗꯤꯖꯥꯏꯟ ꯑꯅꯧꯕ ꯂꯥꯛꯀꯦ ꯑꯣ ꯑꯣ ꯗꯨꯀꯥꯟꯁꯦ ꯑꯩ ꯌꯨꯝꯗꯒꯤꯅꯤ ꯐꯣꯟ ꯇꯧꯖꯔꯛꯏꯁꯦ ꯗꯨꯀꯥꯟꯁꯦ ꯀꯔꯥꯏꯗ ꯑꯣꯏꯕꯤꯔꯝꯅꯣ ꯑꯣ ꯑꯣ ꯀꯩꯅꯣꯒꯤ ꯃꯈꯥꯔꯣꯝꯗ ꯕꯇꯥ ꯂꯩꯕꯒꯤ ꯃꯈꯥꯔꯣꯝꯒꯤ ꯗꯨꯀꯥꯟ ꯄꯔꯦꯡꯗꯨ ꯑꯣꯏꯕꯤꯔꯕ꯭ꯔ ꯑꯧ ꯑꯧ ꯑꯣ ꯑꯣ ꯑꯩꯈꯣꯏꯒꯤ ꯀꯩꯅꯣꯒꯤ ꯈꯣꯡꯎꯞꯁꯦ ꯕ꯭ꯂꯦꯛꯇ ꯑꯩꯈꯣꯏꯒꯤ ꯑꯉꯥꯡ ꯀ꯭ꯂꯥꯁ ꯀꯩꯅꯣ ꯑꯩꯠ ꯅꯥꯏꯟꯅ ꯇꯣꯡꯒꯗꯕ ꯑꯉꯥꯡꯒꯤ ꯈꯣꯡꯎꯞꯅꯦꯕ ꯑꯗꯣ ꯁꯤꯒꯤ ꯑꯩꯈꯣꯏꯒꯤ ꯃꯥꯁꯤ ꯅꯝꯕꯔ ꯃꯈꯣꯡꯗꯣ ꯈꯔ ꯆꯥꯎꯕꯅꯤꯅ ꯀꯩꯅꯣ ꯇꯣꯡꯕ ꯑꯩꯠꯂ ꯑꯩꯠ ꯍꯥꯞꯂ ꯄꯥꯝꯕ

ꯑꯣ ꯑꯗꯨꯗꯤ ꯑꯣ ꯐꯔꯦ ꯐꯔꯦ ꯑꯗꯨꯗꯤ ꯑꯉꯥꯡ ꯁ꯭ꯀꯨꯜ ꯍꯜꯂꯛꯑꯒ ꯑꯉꯥꯡ ꯄꯨꯔꯒ ꯑꯣꯏꯅ ꯂꯥꯛꯆꯔꯒꯦ ꯊꯝꯖꯔꯒꯦ